ꯁꯥꯏꯟꯁ ꯑꯃꯁꯨꯡ ꯇꯦꯛꯅꯣꯂꯣꯖꯤꯗ ꯍꯦꯜꯠ ꯁꯦꯛꯇꯔꯗ ꯑꯁꯨꯛꯀꯤ ꯃꯇꯤꯛ ꯌꯥꯝꯅ ꯂꯥꯏꯊꯣꯛꯍꯜꯂꯦ ꯆꯥꯎꯈꯠꯂꯛꯄꯅ ꯃꯔꯝ ꯑꯣꯏꯔꯒ ꯁꯥꯏꯟꯁ ꯑꯦꯟ ꯇꯦꯛꯅꯣꯂꯣꯖꯤꯁꯤ ꯀꯣꯕꯤꯠ ꯃꯇꯝꯗꯁꯨ ꯑꯩꯈꯣꯏꯅ ꯁꯛꯀ ꯁꯛꯀ ꯃꯤꯒ ꯊꯦꯡꯅꯔ ꯂꯥꯏꯌꯦꯡꯕ ꯌꯥꯗꯕ ꯑꯗꯨꯝꯕ ꯃꯌꯥꯝ ꯑꯃꯗꯣ ꯇꯦꯂꯤꯐꯣꯟꯒꯤ ꯈꯨꯠꯊꯥꯡꯗ ꯑꯩꯈꯣꯏꯅ ꯋꯥꯔꯤ ꯁꯥꯟꯅꯔꯒ ꯑꯅꯥꯕꯗꯨꯒꯤ ꯂꯥꯏꯑꯣꯡ ꯗꯥꯛꯇꯔꯅ ꯌꯦꯡꯉꯕ ꯃꯇꯨꯡꯗ ꯍꯤꯗꯥꯛ ꯊꯥꯔꯒ ꯂꯥꯏꯅ ꯂꯥꯏꯌꯦꯡꯕ ꯉꯝꯃꯤ ꯑꯗꯒꯤ ꯋꯥꯈꯟꯁꯨ ꯋꯥꯍꯟꯗ꯭ꯔꯦ ꯑꯗꯨꯒ ꯑꯗꯒꯤ ꯍꯨꯖꯤꯛꯇꯤ ꯆꯥꯎꯈꯠꯂꯛꯑꯕꯅꯤꯅ ꯍꯤꯗꯥꯛ ꯂꯥꯡꯊꯛꯇ ꯑꯣꯏꯔꯁꯨ ꯑꯗꯨꯛꯀꯤ ꯃꯇꯤꯛ ꯍꯦꯜꯠ ꯁꯦꯛꯇꯔꯁꯤꯗ ꯁꯥꯏꯟꯁ ꯑꯦꯟ ꯇꯦꯛꯅꯣꯂꯣꯖꯤꯅ ꯀꯥꯟꯅꯕ ꯃꯌꯥꯝ ꯑꯃ ꯄꯤꯔꯦ ꯑꯗꯒꯤ ꯂꯝ ꯂꯥꯞꯅ ꯂꯩ ꯇꯥꯔꯒꯁꯨ ꯑꯩꯈꯣꯏꯅ ꯈꯔ ꯆꯥꯎꯈꯠꯇꯕ ꯃꯐꯝꯗ ꯂꯩ ꯇꯥꯔꯁꯨ ꯑꯔꯥꯞꯄ ꯃꯐꯝꯗꯨꯗꯒꯤ ꯆꯠꯅꯔꯤꯕ ꯗꯥꯛꯇꯔꯒ ꯇꯥꯟꯅꯔꯒ ꯑꯗꯒꯤ ꯑꯈꯪ ꯑꯍꯩ ꯃꯌꯥꯝꯗꯨꯒ ꯇꯥꯟꯅꯔꯒ ꯑꯩꯈꯣꯏꯗ ꯍꯤꯗꯥꯛꯇꯨ ꯊꯥꯔꯒ ꯑꯩꯈꯣꯏꯅ ꯃꯐꯝꯗꯨ ꯌꯧꯅ ꯆꯠꯂꯨꯕꯗ ꯄꯩꯁꯥ ꯇꯤꯡꯗ꯭ꯔꯦ ꯃꯇꯝ ꯃꯥꯡꯍꯟꯗ꯭ꯔꯦ ꯑꯗꯨ ꯌꯥꯝ ꯂꯥꯏꯅ ꯅꯨꯡꯉꯥꯏꯅ ꯏꯁꯥ ꯏꯎ ꯐꯅ ꯂꯥꯏꯌꯦꯡꯕ ꯌꯥꯔꯦ ꯑꯗꯨꯒ ꯀꯣꯋꯤꯟ ꯑꯦꯞꯁꯤꯅ ꯑꯩꯈꯣꯏꯗ ꯑꯗꯨꯛꯀꯤ ꯃꯇꯤꯛ ꯀꯥꯟꯅꯕ ꯄꯤꯈ꯭ꯔꯦ ꯁꯨꯃꯥꯏꯅ ꯀꯣꯋꯤꯟ ꯑꯦꯞꯅ ꯑꯩꯈꯣꯏꯗ ꯃꯈꯣꯏꯒꯤ ꯃꯊꯪꯒꯤ ꯗꯣꯁ ꯑꯃ ꯀꯥꯞꯈ꯭ꯔꯒ ꯃꯊꯪ ꯑꯃ ꯗꯣꯁ ꯑꯃ ꯀꯥꯞꯄ ꯃꯇꯝꯗ ꯃꯣꯏꯅ ꯃꯇꯝꯗꯣ ꯑꯩꯈꯣꯏꯗ ꯍꯥꯏꯔꯛꯑꯒ ꯑꯩꯈꯣꯏꯅ ꯀꯥꯎꯊꯣꯛꯑꯝꯕ ꯂꯩ ꯇꯥꯔꯒꯁꯨ ꯑꯗꯨꯝꯕꯗꯣ ꯅꯤꯡꯁꯤꯡꯍꯜꯂꯤ